ꯑꯣ ꯍꯥꯏꯕꯤꯌꯨ ꯑꯣꯖꯥ ꯏꯇꯥꯎ ꯑꯣ ꯃꯥꯅꯦ ꯃꯥꯅꯦ ꯌꯥꯏꯅꯦ ꯁꯪꯉꯦ ꯌꯥꯏꯅꯦ ꯆꯠꯁꯤꯅꯦ ꯑꯩꯁꯨ ꯑꯗꯨꯃꯛ ꯈꯜꯂꯝꯃꯤꯅꯦ

ꯃꯥꯅꯤ ꯃꯥꯅꯤ ꯃꯥꯅꯤ ꯍꯣꯏ ꯍꯣꯏ ꯍꯣꯏ ꯃꯣꯏꯒꯤ ꯀꯃꯥꯏ ꯇꯧꯕ꯭ꯔꯥ ꯑꯣ ꯌꯥꯅꯤ ꯌꯥꯅꯤ ꯌꯥꯅꯤ ꯍꯣ ꯍꯣ